ꯑꯩꯒꯤ ꯂꯝꯖꯦꯟ ꯆꯦꯟꯕꯒꯤ ꯔꯣꯇꯤꯟꯅ ꯄꯥꯡꯒꯜꯒꯤ ꯑꯃꯁꯨꯡ ꯐ꯭ꯂꯦꯛꯁꯤꯕꯤꯂꯤꯇꯤ ꯇ꯭ꯔꯦꯅꯤꯡ ꯍꯥꯏꯔꯗꯤ ꯄꯥꯡꯒꯟꯒꯤꯗꯃꯛꯇꯗꯤ ꯑꯩꯈꯣꯏꯒꯤ ꯆꯤꯟꯖꯥꯛ ꯑꯐ ꯑꯐꯕ ꯆꯥꯕ ꯑꯗꯨꯝ ꯂꯐꯣꯏ ꯁꯪꯒꯣꯝ ꯌꯦꯔꯨꯝꯁꯤ ꯆꯥꯕ ꯀꯥꯟꯅꯗꯕ ꯄꯣꯠꯁꯤꯗꯤ ꯆꯥꯗꯕ ꯑꯗꯩ ꯐ꯭ꯂꯦꯛꯁꯤꯕꯤꯂꯤꯇꯤ ꯇ꯭ꯔꯦꯅꯤꯡꯒꯨꯝꯕ ꯍꯥꯏꯔꯒꯅ ꯑꯩꯈꯣꯏꯒꯤ ꯏꯁꯥꯁꯤ ꯏꯁꯇ꯭ꯔꯦꯁ ꯇꯧꯕ ꯋꯥꯔꯃꯤꯡ ꯑꯞ ꯀꯨꯝꯕ ꯇꯧꯕ ꯑꯗꯨꯝ ꯏꯁꯥꯗꯣ ꯈꯣꯡ ꯇꯤꯡꯊꯣꯛ ꯇꯤꯡꯖꯤꯟ ꯁꯥꯡꯗꯣꯛ ꯑꯗꯨꯝ ꯈꯔ ꯁꯥꯡꯗꯣꯛꯍꯜꯂꯒ ꯁꯤꯡꯂꯤ ꯅꯥꯎꯔꯤ ꯒꯨꯝꯕꯗꯨ ꯈꯔ ꯀꯩꯅꯣ ꯇꯧꯅꯕꯒꯤꯗꯃꯛꯇ ꯇꯧꯕ ꯑꯗꯒꯤ ꯑꯗꯨꯝ ꯑꯩꯒꯤ ꯔꯣꯇꯤꯟ ꯍꯥꯏꯔꯗꯤ ꯏꯁꯇ꯭ꯔꯦꯆꯤꯡ ꯔꯣꯇꯤꯟ ꯍꯥꯏꯔꯗꯤ ꯑꯗꯨꯝ ꯑꯌꯨꯛ ꯉꯟꯅ ꯍꯧꯒꯠꯂꯒ ꯑꯗꯨꯝ ꯑꯌꯨꯛꯇ